ꯍꯧꯖꯤꯛꯀꯤ ꯃꯇꯝꯗ ꯑꯦꯕꯔꯇꯥꯏꯁꯃꯦꯟꯁꯤ ꯃꯈꯜ ꯃꯌꯥꯝ ꯂꯩꯈ꯭ꯔꯦ ꯑꯦꯂꯦꯛꯇ꯭ꯔꯣꯅꯤꯛꯁꯇ ꯇꯧꯕ ꯄ꯭ꯔꯤꯟ ꯃꯦꯗꯤꯌꯥꯗ ꯇꯧꯕ ꯑꯗꯨꯗꯒꯤ ꯍꯧꯖꯤꯛꯛꯇꯤ ꯁꯣꯁꯦꯜ ꯃꯦꯗꯤꯌꯥꯁꯦ ꯌꯥꯝꯅ ꯀꯟꯅ ꯆꯠꯅꯔꯤ ꯁꯣꯁꯦꯜ ꯃꯦꯗꯤꯌꯥꯗ ꯉꯥꯛꯇꯅꯦ ꯑꯦꯕꯔꯗꯥꯏꯁ ꯇꯧꯅꯔꯤꯁꯦ ꯄꯥꯎ ꯏꯂꯦꯛꯇ꯭ꯔꯣꯅꯤꯛꯁ ꯃꯦꯗꯤꯌꯥ ꯄꯥꯎꯗꯐꯥꯎꯗ ꯑꯩꯈꯣꯏꯒꯤ ꯇꯤꯕꯤꯗ ꯂꯥꯛꯄ ꯇꯤꯕꯤꯗ ꯇꯧꯕ ꯑꯦꯕꯔꯗꯥꯏꯁꯁꯤꯐꯥꯎ ꯃꯌꯥꯝ ꯌꯦꯡꯅꯗ꯭ꯔꯦ ꯇꯤꯕꯤꯁꯤꯐꯥꯎ ꯃꯌꯥꯝ ꯌꯦꯡꯅꯗ꯭ꯔꯦ ꯍꯥꯏꯕ ꯇꯥꯔꯦ ꯍꯧꯖꯤꯛ ꯃꯇꯝꯗꯗꯤ ꯁꯨꯁꯦꯜ ꯃꯦꯗꯤꯌꯥ ꯁꯝꯅ ꯍꯥꯏꯔꯕꯗ ꯐꯦꯁꯕꯨꯛ ꯏꯟꯁꯇꯥ ꯁꯤꯗ ꯃꯌꯥꯝꯁꯦ ꯃꯥꯔꯀꯦꯇꯤꯡꯁꯦ ꯁꯤꯗ ꯉꯥꯛꯇ ꯇꯧꯅꯔꯦ ꯌꯨꯇ꯭ꯌꯨꯞ ꯁꯤꯗ ꯉꯥꯛꯇ ꯇꯧꯅꯔꯦ ꯑꯗꯨꯒ ꯗꯦ ꯄꯥꯎꯗꯁꯨ ꯇꯧꯅꯔꯤ ꯄꯥꯨꯎꯗꯁꯨ ꯑꯗꯨꯝ ꯍꯥꯞꯅꯔꯤ ꯄꯥꯎꯗ ꯍꯥꯞꯄꯤ ꯑꯗꯨꯒ ꯈꯕꯔ ꯑꯩꯈꯣꯏꯒꯤ ꯄ꯭ꯔꯤꯟ ꯃꯦꯗꯤꯌꯥꯗꯁꯨꯐꯖꯅ ꯑꯦꯕꯔꯗꯥꯏꯁꯁꯦ ꯇꯧꯏ ꯑꯗꯨꯒ ꯍꯧꯖꯤꯛꯀꯤ ꯑꯦꯕꯔꯗꯥꯏꯁꯁꯦ ꯌꯨꯠꯁꯤꯡꯒꯤ ꯑꯣꯏꯅꯗꯤ ꯃꯔꯨ ꯑꯣꯏꯅ ꯀꯩꯅꯣꯗ ꯏꯟꯇꯔꯅꯦꯠꯇ ꯑꯣꯏꯅ ꯇꯧꯅꯔꯦ ꯍꯧꯖꯤꯛꯀꯤ ꯁꯣꯁꯦꯜ ꯃꯦꯗꯤꯌꯥꯗ ꯐꯦꯁꯕꯨꯛꯇ ꯃꯔꯨꯑꯣꯏꯅ ꯏꯟꯁꯇꯥꯗ ꯏꯟꯁꯇꯥꯁꯦ ꯃꯔꯨ ꯑꯣꯏꯅ ꯃꯌꯥꯝ ꯀꯦꯅꯣ ꯄꯣꯠ ꯌꯣꯟꯕ ꯃꯤꯅ ꯕꯤꯖꯤꯅꯦꯁ ꯇꯧꯕ ꯃꯤꯅꯗꯤ ꯏꯟꯁꯇꯥꯁꯦ ꯐꯖꯅ ꯁꯤꯖꯤꯟꯅꯩ ꯃꯣꯏꯁꯦ ꯃꯥꯔꯀꯦꯇꯤꯡꯒꯤꯗꯃꯛꯇꯗꯤ ꯌꯥꯝꯅ ꯀꯥꯟꯅꯕ ꯑꯗꯨꯒ ꯑꯗꯨꯒꯨꯝꯕ ꯄ꯭ꯂꯦꯠꯐ꯭ꯔꯣꯝ ꯑꯃ ꯑꯣꯏ ꯑꯗꯨꯒ ꯑꯩꯈꯣꯏꯅ ꯑꯦꯕꯔꯗꯥꯏꯁ ꯑꯃ ꯇꯧꯕ ꯃꯇꯝꯗ ꯍꯧꯖꯤꯛꯇꯤ ꯌꯨꯇ꯭ꯌꯨꯕꯔꯁ ꯌꯨꯇ꯭ꯌꯨꯕꯔꯁꯁꯤꯡꯗꯁꯨ ꯌꯨꯇ꯭ꯌꯨꯕꯔꯗ ꯃꯣꯏꯗ ꯑꯦꯕꯔꯗꯥꯏꯁ ꯇꯧꯍꯟꯕ ꯁꯤꯁꯨ ꯌꯥꯝꯅ ꯀꯥꯟꯅꯕ ꯃꯐꯝ ꯑꯃꯅꯤ ꯄ꯭ꯂꯦꯠꯐꯣꯝ ꯑꯃꯅꯤ ꯍꯥꯏꯅꯤꯡꯏ ꯑꯗꯨꯒ ꯑꯩꯈꯣꯏꯒꯤ ꯌꯨꯇ꯭ꯌꯨꯕꯔꯁꯇꯪ ꯅꯠꯇꯅ ꯋꯥꯜꯒꯤ ꯑꯣꯏꯕ ꯌꯦꯡꯂꯛꯄ ꯃꯇꯝꯗꯗꯤ ꯃꯣꯏꯗꯤ ꯏꯟꯁꯇꯥꯗ ꯉꯥꯛꯇ ꯏꯟꯁꯇꯥꯁꯦ ꯌꯥꯝꯅ ꯃꯔꯨ ꯑꯣꯏꯅ ꯂꯧꯋꯦ ꯃꯣꯏꯅ ꯏꯟꯁꯇꯥꯁꯦ ꯃꯥꯔꯀꯦꯇꯤꯡꯒꯤꯗꯃꯛꯇꯗꯤ ꯑꯩꯈꯣꯏꯅ ꯁꯣꯝ ꯅꯥꯀꯟꯗ ꯐꯣꯇꯣ ꯊꯥꯒꯠꯄ ꯑꯗꯨꯈꯠꯇ ꯁꯤꯖꯤꯟꯅꯕꯒꯤ ꯋꯥꯅꯤ ꯃꯄꯥꯟꯂꯣꯝꯒꯤ ꯃꯣꯏꯒꯤ ꯕꯨꯖꯤꯅꯦꯁ ꯇꯧꯕ ꯀꯥꯡꯒꯨꯅꯗꯤ ꯏꯟꯁꯇꯥꯁꯦ ꯌꯥꯝꯅ ꯃꯥꯔꯀꯦꯠꯇꯤꯡꯒꯤꯗꯃꯛꯇ ꯃꯣꯏꯁꯤ ꯌꯥꯝꯅ ꯀꯟꯅ ꯁꯤꯖꯤꯟꯅꯩ ꯏꯟꯁꯇꯥꯁꯤ ꯌꯥꯝꯅ ꯐꯕ ꯌꯥꯝꯅ ꯅꯨꯡꯉꯥꯏꯕ ꯄ꯭ꯂꯦꯠꯐ꯭ꯔꯣꯝ ꯑꯃ ꯑꯣꯏꯅ ꯃꯥꯔꯀꯦꯇꯤꯡꯒꯤ ꯑꯗꯨꯒꯤꯗꯃꯛꯇ ꯁꯤꯖꯤꯟꯅꯩ ꯐꯦꯁꯕꯨꯛꯁꯨ ꯁꯤꯖꯤꯟꯅꯩ ꯐꯦꯁꯕꯨꯛꯀꯤ ꯐꯦꯁꯕꯨꯛꯇꯁꯨ ꯑꯗꯨꯝ ꯑꯗꯨ ꯃꯉꯥꯏ ꯀꯝꯃꯨꯅꯤꯇꯤ ꯀꯝꯃꯨꯅꯤꯇꯤ ꯃꯌꯥꯝꯁꯤ ꯃꯌꯥꯝ ꯄꯨꯟꯕꯅꯤꯅ ꯁꯤꯗ ꯄꯣꯠ ꯑꯃ ꯌꯣꯟꯕ ꯃꯇꯝꯗ ꯑꯗꯨꯗꯒꯤ ꯋꯥꯠꯆꯦꯞꯇꯁꯨ ꯍꯧꯖꯤꯛꯀꯤ ꯋꯥꯠꯆꯦꯞꯇꯁꯨ ꯂꯣꯏꯅ ꯌꯣꯟꯅꯔꯦ ꯁꯣꯁꯦꯜ ꯃꯦꯗꯤꯌꯥ ꯍꯥꯏꯕꯁꯤ ꯌꯥꯝꯅ ꯑꯦꯕꯔꯗꯥꯏꯁꯃꯦꯟꯒꯤꯗꯃꯛꯇꯗꯤ ꯌꯥꯝꯅ ꯃꯔꯨ ꯑꯣꯏꯕ ꯀ꯭ꯔꯤꯌꯦꯇꯤꯞ ꯑꯣꯏꯕ ꯃꯥꯅ ꯌꯥꯝ ꯏꯟꯐ꯭ꯂꯨꯌꯦꯟꯁꯤ ꯁꯣꯁꯦꯜ ꯃꯦꯗꯤꯌꯥꯅꯗꯤ ꯌꯥꯝꯅ ꯄꯤꯈ꯭ꯔꯦ ꯃꯁꯤꯅꯤ